ꯂꯝ ꯀꯣꯏꯕ ꯑꯗꯨꯝ ꯂꯥꯛꯏ ꯃꯅꯤꯄꯨꯔꯗ ꯃꯅꯤꯄꯨꯔ ꯃꯅꯨꯡꯁꯤꯗꯒꯤ ꯅꯠꯇ꯭ꯔꯁꯨ ꯑꯗꯨꯝ ꯑꯇꯣꯞꯄ ꯃꯄꯥꯜ ꯂꯝ ꯐꯣꯔꯦꯟꯅꯔꯁꯨ ꯌꯥꯎꯅ ꯑꯗꯨꯝ ꯃꯔꯛ ꯃꯔꯛꯇ ꯃꯐꯝꯁꯤꯗ ꯑꯗꯨꯝ ꯀꯣꯏꯕ ꯂꯥꯛꯑꯦ ꯑꯩꯈꯣꯏꯒꯤ ꯀꯛꯆꯤꯡꯒꯤ ꯃꯐꯝꯁꯤꯒꯤ ꯂꯝ ꯀꯣꯏꯕꯁꯤꯡꯅ ꯂꯥꯛꯄ ꯃꯐꯝ ꯍꯥꯏꯔꯗꯤ ꯂꯥꯏꯐꯝ ꯃꯅꯨꯡꯗ ꯂꯩꯕ ꯄꯨꯈ꯭ꯔꯤ ꯑꯗꯨꯗꯒꯤ ꯀꯛꯆꯤꯡ ꯒꯥꯔꯗꯦꯟ ꯎꯌꯣꯛ ꯆꯤꯡ ꯍꯥꯏꯅꯁꯨ ꯈꯪꯅꯕ ꯃꯐꯝꯗꯨꯗꯁꯨ ꯃꯍꯥꯗꯦꯕ ꯈꯨꯔꯨꯝꯕ ꯑꯗꯒꯤ ꯀ꯭ꯋꯥꯛ ꯖꯥꯇ꯭ꯔꯥ ꯁꯝꯄꯨꯕꯤ ꯂꯥꯏꯒꯤ ꯃꯐꯝ ꯃꯌꯥꯝ ꯑꯃ ꯂꯩ ꯑꯗꯨꯁꯨ ꯈꯨꯔꯨꯝꯕ ꯑꯗꯨꯗꯒꯤ ꯒꯥꯔꯗꯦꯟ ꯑꯣꯏꯅ ꯁꯦꯝꯒꯠꯂꯤꯕ ꯑꯗꯨꯁꯨ ꯂꯩ ꯃꯈꯜꯁꯨꯅ ꯁꯥꯠꯄꯅꯤꯅ ꯃꯌꯥꯝꯅ ꯑꯗꯨꯝ ꯌꯦꯡꯕ ꯂꯝ ꯀꯣꯏꯕꯁꯤꯡꯅ ꯑꯗꯨꯝ ꯂꯥꯛꯅꯩ